ꯃꯔꯝ ꯑꯁꯤꯅ ꯑꯔꯥꯟꯕ ꯄꯥꯎꯅ ꯁꯃꯥꯖꯇ ꯑꯗꯨꯛꯀꯤ ꯃꯇꯤꯛ ꯆꯥꯎꯅ ꯍꯤꯔꯝ ꯈꯨꯗꯤꯡꯃꯛꯇ ꯑꯀꯥꯏꯕ ꯄꯤꯗꯨꯅ ꯂꯥꯛꯂꯤ ꯑꯩꯈꯣꯏꯅ ꯊꯦꯡꯅꯔꯤ ꯃꯗꯨꯗꯤ ꯑꯁꯤꯒꯨꯝꯕ ꯄꯥꯎ ꯑꯁꯤꯅ ꯑꯩꯈꯣꯏꯒꯤ ꯅꯨꯡꯇꯤꯒꯤ ꯇꯧꯔꯤꯕ ꯂꯂꯣꯜ ꯏꯇꯤꯛꯇ ꯅꯣꯡꯃꯒꯤ ꯆꯔꯥ ꯇꯥꯟꯖꯔꯤꯕ ꯃꯤꯑꯣꯏꯁꯤꯡꯗ ꯑꯃꯁꯨꯡ ꯑꯅꯥ ꯂꯥꯏꯌꯦꯡꯒꯤ ꯂꯝꯗ ꯐꯠꯇꯕ ꯆꯩꯊꯦꯡ ꯆꯥꯎꯅ ꯄꯤꯕ ꯑꯩꯈꯣꯏ ꯇꯣꯏꯅ ꯊꯦꯡꯅꯗꯨꯅ ꯂꯥꯛꯂꯤ ꯑꯔꯥꯟꯕ ꯄꯥꯎꯅ ꯃꯔꯝ ꯑꯣꯏꯔꯒ ꯒꯣꯕꯔꯃꯦꯟꯅ ꯍꯧꯗꯣꯛꯀꯗꯕ ꯄ꯭ꯔꯣꯖꯦꯛ ꯀꯌꯥ ꯃꯈꯥ ꯆꯠꯊꯕ ꯉꯝꯗꯅ